ꯍꯜꯂꯣ ꯑꯥ ꯍꯧꯖꯤꯛ ꯑꯩꯈꯣꯏ ꯈꯣꯡꯎꯞ ꯀꯩꯀꯩ ꯑꯅꯧ ꯑꯅꯧꯕ ꯂꯥꯛꯑꯒꯦ ꯑꯣ ꯑꯧ ꯑꯧ ꯈꯣꯡꯎꯞꯁꯤ ꯍꯧꯖꯤꯛ ꯂꯥꯛꯏ ꯈꯣꯡꯎꯞꯁꯤ ꯀꯔꯝ ꯀꯔꯝ ꯑꯣꯏꯒꯗꯒꯦ ꯑꯣ ꯍꯣꯏ ꯑꯥ ꯑꯣ ꯃꯐꯝꯗꯤ ꯀꯔꯥꯏꯋꯥꯏ ꯖꯒꯥ ꯑꯣꯏꯕꯤꯔꯝꯅꯣ ꯃꯐꯝꯁꯦ ꯃꯐꯝꯁꯦ ꯀꯔꯥꯏꯋꯥꯏ ꯖꯒꯥ ꯑꯣꯏꯗꯣꯏꯅꯣ ꯑꯣ ꯑꯣꯏꯗꯣꯏꯅꯦꯕꯀꯣ ꯑꯣ ꯍꯣꯏꯅꯦ ꯑꯥ ꯑꯣꯏꯜ ꯄꯝ ꯃꯅꯥꯛ ꯑꯥ ꯑꯣ ꯑꯣ ꯑꯩ ꯑꯣ ꯑꯣꯟꯂꯥꯏꯟꯒꯗꯤ ꯌꯥꯅꯦꯕ ꯑꯗꯨ ꯑꯄꯥꯝꯕ ꯑꯩꯈꯣꯏꯅ ꯑꯗꯨꯝ ꯈꯜꯂꯒ ꯑꯥ ꯍꯣꯏ ꯍꯣꯏ ꯍꯧꯖꯤꯛ ꯀꯥꯟꯒꯤ ꯅꯥꯏꯛ ꯀꯥꯏꯅ ꯂꯥꯛꯏꯕ ꯑꯅꯧꯕ ꯃꯈꯜ ꯃꯈꯜꯒꯤ ꯑꯩꯈꯣꯏꯒꯤ ꯅꯨꯄꯥꯒꯤꯗ ꯍꯥꯏꯔꯒꯅ ꯑꯥ ꯑꯥ ꯑꯥ

ꯑꯥ ꯑꯧ ꯎꯝ ꯎꯝ ꯑꯩꯅ ꯑꯩꯈꯣꯏ ꯃꯃꯟꯁꯦ ꯃꯃꯟꯁꯦ ꯑꯩꯈꯣꯏ ꯍꯥꯏꯕꯗꯤ ꯎꯝ ꯍꯣꯏ ꯍꯣꯏ ꯑꯣ ꯆꯞꯇꯤ ꯃꯥꯟꯅꯔꯒ ꯃꯃꯟ ꯃꯃꯟ ꯑꯥ ꯎꯝ ꯊꯥꯒꯠꯄꯗ ꯑꯣ

ꯑꯥ ꯑꯥ ꯑꯗꯨꯗꯤ ꯌꯥꯎꯗꯕ ꯊꯥꯒꯠꯂꯛꯄꯗꯨꯗ ꯐꯪꯕ꯭ꯔꯥꯅ ꯑꯥ ꯎꯝ ꯎꯝ ꯍꯣꯏ ꯌꯥꯝ ꯅꯨꯡꯉꯥꯏꯖꯩ ꯍꯣꯏ ꯍꯣꯏ ꯍꯣꯏ ꯑꯉꯥꯡ ꯑꯉꯥꯡꯒꯤꯒꯨꯝꯕꯒꯤꯗꯤ ꯑꯗꯨꯝ ꯌꯥꯎꯕ꯭ꯔꯥ ꯀꯃꯥꯏꯅ ꯇꯧꯕ ꯑꯉꯥꯡ ꯑꯉꯥꯡ ꯃꯆꯥꯁꯤꯡꯒꯤꯗꯤ ꯑꯗꯨꯝ ꯌꯥꯎꯕ꯭ꯔꯥ ꯆꯍꯤ ꯇꯔꯥ ꯃꯥꯊꯣꯏ ꯅꯤꯊꯣꯏ ꯁꯥꯏꯖꯀꯤ ꯑꯥ ꯃꯣꯖꯥꯒꯨꯝꯕꯗꯤ ꯑꯗꯨꯝ ꯀꯣꯇꯟꯒꯤꯁꯦ ꯑꯗꯨꯝ ꯐꯪꯉꯤ ꯑꯣ ꯀꯣꯇꯟꯒꯤ ꯑꯣꯏꯕ ꯑꯥꯏꯇꯦꯝꯗ ꯍꯣꯏ ꯍꯣꯏ ꯍꯣꯏ